ꯃꯥꯅꯦ ꯀꯩ ꯍꯥꯏꯕꯤꯕ ꯑꯥ ꯍꯣꯏ ꯍꯣꯏ ꯎꯄꯨ ꯀꯥꯡꯊꯣꯜ ꯄꯥꯝꯕꯤꯕꯒꯤꯔꯣ ꯑꯥ ꯎꯝ

ꯑꯣ ꯀꯩꯅꯣꯗꯤ ꯄ꯭ꯔꯥꯏꯁꯇꯤ ꯀꯌꯥꯝꯃꯨꯛ ꯇꯥꯕꯗ ꯌꯦꯡꯕꯤꯒꯦ ꯍꯥꯏꯅꯣ

ꯑꯣ

ꯀꯩꯅꯣꯗꯤ ꯎ ꯃꯈꯜꯗꯤ ꯀꯔꯝꯕ ꯄꯥꯝꯕꯤꯒꯦ ꯑꯗꯨꯗꯤ ꯗꯦꯠ ꯀꯌꯥꯐꯥꯎꯕꯒꯤ ꯑꯣꯏꯗꯣꯏꯅꯣ ꯑꯣꯔꯗꯔꯁꯦ ꯑꯣꯔꯗꯔꯁꯦ ꯏꯁꯤꯜꯍꯧꯗꯣꯏꯕ ꯌꯥꯝꯕꯅꯤꯅꯅꯦ ꯀꯣꯛ ꯍꯦꯛꯇ ꯉꯥꯎꯋꯦꯕ

ꯌꯥꯅꯤ ꯌꯥꯅꯤ ꯑꯗꯣ ꯂꯥꯛ ꯀꯩ ꯅꯨꯃꯤꯠꯇ ꯂꯧꯕ ꯂꯥꯛꯄꯤꯒꯦ ꯍꯥꯏꯅꯣ

ꯂꯩꯌꯦ ꯂꯩꯌꯦ ꯑꯗꯣ ꯅꯣꯡꯃ ꯗꯨꯀꯥꯟꯗ ꯀꯣꯏꯊꯣꯛꯄꯤꯔꯛꯑꯒ ꯌꯦꯡꯕꯤꯌꯨ ꯍꯥꯏꯗꯤ ꯄꯥꯝꯃꯤ ꯄꯥꯝꯗꯦꯗꯣ ꯍꯣꯏ ꯍꯣꯏ ꯄꯨꯡꯁꯦ ꯑꯩꯒꯤ ꯗꯨꯀꯥꯟꯗꯤ ꯄꯨꯡ ꯇꯔꯥ ꯄꯨꯡ ꯇꯔꯥ ꯑꯌꯨꯛꯀꯤ ꯄꯨꯡ ꯇꯔꯥꯗꯒꯤ ꯅꯨꯃꯤꯗꯥꯡꯒꯤ ꯄꯨꯡ ꯃꯄꯜ ꯐꯥꯎꯕ ꯍꯥꯡꯅꯤꯕ ꯑꯗꯨꯗ ꯑꯗꯨꯝ ꯂꯥꯛꯁꯟꯕꯤꯔꯣ ꯑꯗꯨꯒ ꯑꯄꯥꯝꯕꯗꯣ ꯈꯟꯕꯤꯔꯝꯃꯣ ꯑꯗꯨꯃꯥꯏꯅ ꯇꯧꯔꯁꯦ ꯍꯣꯏ ꯍꯣꯏ ꯌꯥꯏꯌꯦ ꯌꯥꯏꯌꯦ ꯀꯩꯁꯨ ꯀꯥꯏꯗꯦ ꯑꯥ

ꯂꯩꯌꯦ ꯂꯩꯌꯦ ꯃꯈꯥꯗ ꯃꯤꯡꯁꯦꯜ ꯍꯥꯞꯄꯤ ꯑꯗꯨꯗꯒꯤꯅꯦ ꯍꯥꯞ ꯎꯅ ꯑꯗꯨꯝ ꯑꯣꯏ ꯃꯁꯥꯑꯣꯏꯕꯤ ꯑꯗꯨꯝ ꯍꯣꯏ ꯂꯩ ꯍꯣꯏ ꯌꯥꯝ ꯅꯨꯡꯉꯥꯏꯔꯦ ꯑꯗꯨꯗꯤ